ꯃꯃꯥꯡ ꯑ ꯍꯟꯗꯛ ꯃꯃꯥꯡꯒꯤ ꯊꯥ ꯈꯔꯅꯤꯒꯤ ꯃꯃꯥꯡꯗ ꯖꯅꯋꯥꯔꯤꯒꯤ ꯇꯥꯡ ꯃꯉꯥ ꯑꯗꯨꯋꯥꯏꯗ ꯑꯩ ꯁꯤꯁꯤꯄꯨꯔꯗ ꯆꯠꯂꯦ ꯁꯤꯁꯤꯄꯨꯔꯗ ꯆꯠꯄꯗꯨꯗ ꯑꯩꯅ ꯃꯐꯝꯗꯣ ꯌꯥꯝꯅ ꯐꯖꯩꯌꯦ ꯆꯤꯟ ꯆꯤꯡꯒꯤ ꯁꯥꯏꯠ ꯃꯌꯥꯝ ꯎꯕꯗꯣ ꯁꯨꯝ ꯐ꯭ꯔꯦꯁ ꯑꯣꯏꯅꯕ ꯍꯥꯏꯅ ꯁꯨꯝ ꯀꯣꯏꯕ ꯆꯠꯄꯅꯦꯕꯀꯣ ꯑꯗꯩꯗ ꯑꯩꯅ ꯆꯤꯡꯒꯤ ꯐ꯭ꯔꯦꯁ ꯁꯥꯏꯠ ꯃꯌꯥꯝꯗꯣ ꯎꯕꯗ ꯑꯩꯒꯤ ꯏꯃꯥꯟꯅꯕꯤꯁꯤꯡꯒꯁꯨ ꯌꯥꯝꯅ ꯆꯠꯅꯤꯡꯉꯦ ꯃꯇꯝꯗꯨꯗ ꯑꯩꯈꯣꯏ ꯗꯥꯍꯣꯏꯒ ꯆꯠꯄꯅꯦ ꯑꯗꯣ ꯑꯩ ꯏꯃꯥꯟꯅꯕꯤꯒ ꯄꯨꯟꯗꯕꯅꯤꯅ ꯈꯇꯪ ꯅꯨꯡꯉꯥꯏꯕꯗꯤ ꯋꯥꯠꯂꯦ ꯃꯣꯏꯒꯤ ꯃꯇꯝꯗꯨꯗ ꯑꯩꯅ ꯍꯪꯒꯥꯝ ꯀꯩꯀꯥ ꯌꯥꯝ ꯊꯣꯛꯄ ꯃꯇꯝ ꯑꯣꯏꯌꯦ ꯑꯗꯨ ꯀꯥꯟꯗꯨꯗ ꯑꯩꯅ ꯃꯣꯏꯒꯤ ꯍꯣꯇꯦꯜ ꯑꯃꯗ ꯔꯣꯡꯃꯩ ꯍꯣꯇꯦꯜ ꯍꯥꯏꯅ ꯀꯧꯋꯦ ꯑꯗꯨꯒꯤꯗ ꯑꯩꯅ ꯆꯥꯛ ꯆꯥꯔꯛꯄꯅꯦ ꯃꯇꯝꯗꯣ ꯌꯥꯝ ꯅꯨꯡꯉꯥꯏ ꯑꯗꯨꯒꯤ ꯃꯇꯝꯗꯨꯃ ꯍꯧꯖꯤꯛꯁꯨ ꯑꯗꯨꯝ ꯅꯤꯡꯁꯤꯡꯉꯦ ꯑꯗꯣ ꯍꯧꯖꯤꯛꯇꯤ ꯆꯠꯄ ꯌꯥꯗ꯭ꯔꯦ ꯑꯗꯨꯒ ꯃꯦ ꯊ꯭ꯔꯤ ꯑꯗꯨ ꯃꯇꯝꯗꯁꯨ ꯀꯥꯡꯂꯨꯞꯀꯤ ꯏꯔꯥꯡ ꯊꯣꯔꯛꯄꯒꯤ ꯑꯩ ꯆꯠꯅꯤꯡꯉꯒꯁꯨ ꯆꯠꯄ ꯅꯨꯉꯥꯏꯇꯦ ꯃꯌꯥꯝ ꯆꯠꯅꯗ꯭ꯔꯦ ꯑꯗꯨꯝ ꯆꯠꯄ ꯌꯥꯗ꯭ꯔꯦ ꯍꯟꯗꯛꯀꯤ ꯆꯍꯤꯁꯤ ꯃꯅꯨꯡꯗꯅꯦ ꯑꯗꯨꯁꯨ ꯑꯣꯛꯇꯣꯕꯔꯒꯤ ꯇꯥꯡ ꯃꯥꯄꯟꯗꯁꯨ ꯕꯣꯔ ꯂꯥꯛꯀꯗꯕꯑꯩꯈꯣꯏ ꯗꯨꯔꯒꯥ ꯄꯨꯖꯥꯒꯤ ꯃꯌꯥꯝ ꯂꯥꯏꯈꯨꯔꯝꯕ ꯆꯠꯅꯕ ꯈꯣꯠꯅꯕ ꯃꯌꯥꯝꯗꯣ ꯆꯍꯤ ꯈꯨꯗꯤꯡꯒꯤ ꯑꯗꯨꯝ ꯆꯠꯄꯅꯦ ꯏꯃꯥꯟꯅꯕꯤꯁꯤꯡꯒ ꯑꯗꯣ ꯍꯟꯗꯛꯇꯤ ꯆꯠꯄꯁꯨ ꯐꯪꯗ꯭ꯔꯦ ꯌꯥꯝ ꯅꯨꯉꯥꯏꯇꯦ ꯑꯗꯨꯒ ꯃꯇꯝꯗꯨꯗ ꯑ ꯑꯩꯈꯣꯏ ꯏꯆꯦꯍꯣꯏ ꯂꯩꯕꯁꯤꯡꯅ ꯂꯥꯛꯑꯣꯏꯗ꯭ꯔꯣ ꯈꯣꯠꯂꯣꯏꯗ꯭ꯔꯣꯅ ꯐꯣꯔ ꯐꯣꯟ ꯇꯧꯔꯛꯑꯦ ꯃꯣꯏꯒꯤ ꯕꯣꯔꯒꯤ ꯇꯧꯐꯝꯒꯤ ꯃꯅꯥꯛꯇ ꯂꯩꯕꯁꯤꯡꯗꯣ ꯏꯆꯦꯁꯤꯡꯗꯣ ꯑꯗꯣ ꯑꯈꯣꯏ ꯀꯖꯤꯟꯁꯤꯡꯒ ꯃꯇꯝꯗꯣ ꯑꯈꯣꯏ ꯑꯗꯨꯝ ꯅꯨꯡꯉꯥꯏꯅ ꯐꯦꯁꯇꯤꯕꯦꯜ ꯑꯗꯨꯝ ꯑꯦꯟꯖꯣꯏ ꯇꯧꯃꯤꯟꯅꯕꯅꯦꯕꯀꯣ ꯑꯗꯨꯒ ꯍꯟꯗꯛꯇꯤ ꯃꯃꯥꯡ ꯆꯍꯤ ꯑꯃ ꯅꯕꯦꯝꯕꯔ ꯅꯥꯏꯟ ꯇꯨ ꯊꯥꯎꯖꯟ ꯐꯤꯞꯇꯤꯟꯗ ꯑꯩꯁꯦ ꯗꯦꯜꯂꯤꯗ ꯀꯣꯏꯕ ꯆꯠꯂꯦ ꯑꯗꯨꯀꯥꯟꯗ ꯀꯨꯇꯨꯞꯃꯤꯅꯔꯗ ꯇ꯭ꯔꯦꯕꯦꯜ ꯇꯧꯕꯅꯦꯕꯀꯣ ꯑꯗꯨꯁꯨ ꯑꯩꯈꯣꯏ ꯆꯦꯒ ꯑꯩꯒꯇꯪ ꯆꯠꯄ ꯑꯗꯨꯗꯩꯗ ꯏꯃꯥꯟꯅꯕꯤꯁꯤꯡꯒ ꯄꯨꯟꯕꯅ ꯍꯦꯟꯅ ꯅꯨꯡꯉꯥꯏꯗꯅ ꯑꯗꯣ ꯑꯩꯅ ꯏꯃꯥꯟꯅꯕꯤꯁꯤꯡꯗꯣ ꯍꯧꯅꯤꯡꯕꯅꯦ ꯑꯗꯣ ꯃꯊꯪ ꯆꯍꯤꯗ ꯆꯠꯁꯦꯅ ꯑꯩꯈꯣꯏ ꯃꯌꯥꯝ ꯄ꯭ꯂꯥꯟ ꯇꯧꯅꯔꯤ ꯑꯗꯨꯒ ꯂꯥꯁꯠ ꯑꯣꯏꯅ ꯃꯃꯥꯡꯗ ꯑꯩꯈꯣꯏ ꯇꯨ ꯊꯥꯎꯖꯟ ꯇ꯭ꯋꯦꯟꯇꯤ ꯇꯨꯒꯤ ꯀꯣ ꯕꯥꯏ ꯕꯥꯏ ꯅꯨꯌꯔꯁꯦ ꯁꯤ ꯃꯇꯥꯡꯁꯤꯗ ꯑꯩꯈꯣꯏ ꯃꯌꯥꯝꯝ ꯃꯃꯥꯡ ꯆꯍꯤꯗꯗꯤ ꯌꯥꯝ ꯅꯨꯡꯉꯥꯏꯅ ꯐꯦꯁꯇꯤꯕꯦꯜ ꯇꯧꯋꯦ ꯍꯟꯗꯛꯇꯤ ꯐꯦꯁꯇꯤꯕꯦꯜ ꯇꯧꯕꯗꯣ ꯅꯨꯉꯥꯏꯗꯧ ꯃꯥꯟꯗꯦ ꯍꯥꯏꯅ ꯇꯧꯕꯁꯨ ꯇꯧꯗ꯭ꯔꯦ ꯇꯧꯅꯤꯡꯕꯁꯨ ꯐꯥꯎꯗ꯭ꯔꯦꯅ ꯁꯨꯃꯥꯏꯅ ꯊꯝꯖꯅꯤꯡꯉꯦ